ꯑꯩꯈꯣꯏꯒꯤ ꯇꯦꯛꯅꯣꯂꯣꯖꯤ ꯃꯣꯕꯥꯏꯜ ꯐꯣꯟꯒꯨꯝꯕ ꯁꯤꯖꯟꯅꯕꯅ ꯑꯩꯒꯤ ꯑꯣꯏꯅ ꯑꯩꯒꯤ ꯂꯥꯏ ꯌꯦꯛꯄ ꯃꯁꯤꯒꯨꯝꯕ ꯀꯌꯥꯁꯦ ꯐꯣꯇꯣ ꯅꯝꯗꯨꯅ ꯁꯣꯁꯦꯜ ꯃꯦꯗ꯭ꯌꯥꯗ ꯍꯥꯞꯇꯨꯅ ꯑꯇꯣꯞꯄ ꯃꯤꯑꯣꯏꯁꯤꯡꯒꯤ ꯃꯐꯝꯗ ꯌꯧꯍꯟꯕ ꯉꯝꯃꯤ ꯑꯃꯗꯤ ꯂꯣꯏꯅ ꯂꯣꯏꯅꯅ ꯑꯩꯈꯣꯏꯒꯤ ꯌꯨꯝꯒꯤ ꯃꯤꯁꯤꯡ ꯑꯃꯗꯤ ꯈꯪꯅ ꯆꯥꯟꯕ ꯃꯌꯥꯝꯗꯁꯨ ꯑꯩꯈꯣꯏꯒꯤ ꯗꯔꯀꯥꯔ ꯂꯩꯕ ꯃꯌꯥꯝ ꯏꯁꯥ ꯆꯠꯇ꯭ꯔꯒꯁꯨ ꯌꯥꯕ ꯃꯥꯑꯣꯡꯗ ꯁꯤꯖꯤꯟꯅꯗꯨꯅ ꯑꯩꯈꯣꯏꯒꯤ ꯑꯋꯥꯠ ꯑꯄꯥ ꯑꯃꯗꯤ ꯑꯩꯈꯣꯏꯒꯤ ꯄꯩꯁꯥꯁꯨ ꯍꯧꯖꯤꯛꯇꯤ ꯗꯤꯖꯤꯇꯦꯜꯒꯤ ꯊ꯭ꯔꯨꯗ ꯂꯣꯏꯅ ꯄꯤꯕ ꯌꯥꯔꯛꯄꯅꯤꯅ ꯃꯔꯨꯞꯀꯤ ꯄꯩꯁꯥ ꯊꯤꯟꯕ ꯊꯤꯟꯗꯕ ꯍꯥꯏꯕꯗꯨ ꯑꯩꯈꯣꯏꯒꯤ ꯃꯣꯕꯥꯏꯜꯒꯤ ꯈꯨꯠꯊꯥꯡꯗ ꯂꯣꯏꯅ ꯊꯥꯕ ꯌꯥꯔꯛꯄꯅ ꯌꯥꯝ ꯂꯥꯏꯅ ꯂꯣꯏꯅ ꯊꯕꯛꯁꯤ ꯂꯥꯏꯊꯣꯛꯍꯜꯂꯤ